ꯍꯜꯂꯣ ꯅꯨꯡꯉꯥꯏꯔꯤꯕꯣ ꯎꯝ ꯀꯃꯥꯏꯅ ꯀꯃꯥꯏꯅ ꯂꯩꯔꯤꯒꯦ ꯆꯥꯛ ꯆꯥꯔꯕꯣ ꯑꯣ ꯁꯨꯃꯥꯏꯅ ꯇꯧꯕꯅꯦ ꯎꯝ ꯀꯃꯤꯡ ꯐ꯭ꯔꯥꯏꯗꯦꯁꯤꯗ ꯑꯩ ꯅꯪꯉꯣꯟꯗ ꯐꯣꯟ ꯇꯧꯔꯛꯀꯅꯤ ꯑꯗꯨꯒꯅꯦ ꯃꯊꯪꯒꯤ ꯈ꯭ꯔꯤꯁꯃꯥꯁꯇꯣ ꯑꯗꯨꯁꯤ ꯃꯣꯟꯊꯥꯡ ꯄꯥꯟꯊꯥꯗ ꯀꯣꯏꯕ ꯆꯠꯁꯦꯅ ꯍꯥꯏꯒꯦ ꯇꯧꯕꯅꯦ ꯑꯥ ꯅꯪꯒꯤ ꯃꯔꯨꯞ ꯈꯔ ꯑꯃꯒ ꯍꯥꯏꯔꯣ ꯑꯩꯒꯤꯁꯨ ꯈꯔ ꯑꯃꯒ ꯍꯥꯏꯔꯒꯦ ꯑꯗꯨꯒ ꯆꯠꯂꯁꯦ ꯌꯥꯝꯅ ꯅꯨꯡꯉꯥꯏꯕꯅꯦ ꯑꯩ ꯍꯥꯟꯅ ꯆꯠꯂꯨꯔꯦ ꯑꯗꯨꯗ ꯀꯣꯏꯔꯨꯁꯦ ꯍꯣꯏ ꯑꯗꯨ ꯆꯠꯄꯗꯨꯗꯤ ꯂꯟꯁ ꯃꯇꯨꯡꯗ ꯆꯠꯁꯦ ꯑꯗꯨꯒ ꯐꯟ ꯅꯥꯏꯠꯀꯤ ꯗ꯭ꯔꯤꯡ ꯌꯥꯎꯔꯁꯦ ꯃꯈꯣꯏꯒꯤ ꯁꯥꯁꯨ ꯆꯥꯔꯨꯔꯁꯦ ꯍꯣꯏ ꯑꯗꯨꯗꯤ ꯑꯗꯨꯃꯥꯏꯅ ꯑꯩ ꯐꯣꯟ ꯇꯧꯔꯛꯂꯒ ꯍꯥꯏꯔꯛꯂꯒꯦ ꯊꯝꯃꯒꯦꯀꯣ ꯅꯨꯡꯉꯥꯏꯅ ꯂꯩꯌꯣ ꯎꯝ ꯎꯝ